ꯆꯌꯣꯜ ꯈꯨꯗꯤꯡꯒꯤ ꯄꯥꯡꯊꯣꯛꯏ ꯄꯥꯡꯊꯣꯛꯄ ꯃꯇꯝꯁꯤꯗ ꯊꯕꯛ ꯆꯤꯟꯅꯕ ꯊꯕꯛ ꯏꯟꯒꯥꯡ ꯇꯧꯅꯕ ꯃꯌꯥꯝ ꯑꯃ ꯂꯩꯕꯗꯨꯅ ꯃꯔꯝ ꯑꯣꯏꯔ ꯀꯥꯟꯗꯨꯗ ꯑꯩꯈꯣꯏꯒꯤ ꯑꯣꯏꯅ ꯌꯥꯝ ꯇꯥꯡꯅ ꯍꯞꯇꯥ ꯑꯃꯒꯤ ꯃꯅꯨꯡꯗ ꯑꯃꯨꯛ ꯑꯃꯨꯛ ꯈꯛꯇꯪ ꯅꯣꯡꯃꯈꯛꯇꯪ ꯑꯣꯏꯅ ꯄꯥꯡꯊꯣꯛꯏ ꯅꯨꯃꯤꯠ ꯑꯁꯤꯗ ꯑꯩꯈꯣꯏꯒꯤ ꯌꯨꯝ ꯌꯨꯝꯗ ꯂꯩꯔꯤꯕ ꯅꯠꯇ꯭ꯔꯒꯅ ꯀꯩꯔꯣꯏ ꯂꯩꯀꯥꯏꯗꯨꯗ ꯂꯩꯔꯤꯕ ꯃꯤꯑꯣꯏꯁꯤꯡꯅ ꯃꯐꯝ ꯑꯗꯨꯗ ꯄꯨꯂꯞ ꯄꯨꯟꯕꯒꯤ ꯄꯨꯂꯞ ꯇꯤꯟꯕꯒꯤ ꯄꯣꯠ ꯆꯩ ꯂꯩꯕꯃꯛꯇꯒꯤ ꯑꯣꯏꯔꯒꯁꯨ ꯑꯗꯨꯒꯨꯝꯕꯗꯨ ꯇꯧꯅꯩ